ꯍꯣꯏ ꯄꯥꯝꯃꯦ ꯑꯩꯅ ꯄꯦꯠꯁꯇ ꯄꯥꯝꯕꯗꯤ ꯍꯨꯏꯕꯨ ꯌꯥꯝꯅ ꯄꯥꯝꯖꯩ ꯍꯨꯏꯗꯤ ꯃꯄꯨ ꯌꯥꯝꯅ ꯅꯤꯡꯉꯤ ꯑꯩꯅ ꯃꯤꯑꯣꯏꯕ ꯑꯃꯗ ꯅꯨꯡꯁꯤꯕꯒꯨꯝ ꯍꯨꯏꯁꯨ ꯅꯨꯡꯁꯤ ꯑꯩꯈꯣꯏꯅ ꯂꯨꯅ ꯇꯧꯔꯤꯝꯈꯩ ꯃꯈꯣꯏꯅꯁꯨ ꯌꯥꯝꯅ ꯈꯪꯉꯤ ꯃꯤꯒꯤ ꯋꯥꯈꯜ ꯂꯧꯁꯤꯡꯗꯧꯅ ꯃꯈꯣꯏꯁꯨ ꯌꯥꯝꯅ ꯁꯤꯡꯉꯤ ꯃꯍꯥꯛꯀꯤ ꯑꯩꯅ ꯃꯆꯤꯟꯖꯥꯛ ꯂꯩꯕꯤꯗꯨꯅ ꯐꯖꯅ ꯁꯦꯟꯅꯕꯤ ꯑꯩꯈꯣꯏꯅ ꯊꯕꯛ ꯆꯠꯂꯨꯕ ꯃꯇꯝꯗꯁꯨ ꯑꯩꯈꯣꯏꯕꯨ ꯉꯥꯏꯗꯨꯅ ꯑꯩꯈꯣꯏꯅ ꯃꯥꯒꯤꯗꯃꯛꯇ ꯀꯔꯤ ꯂꯩꯕꯤꯔꯤꯒꯦ ꯍꯥꯏꯕꯁꯤ ꯃꯈꯣꯏꯅ ꯌꯥꯝꯅ ꯂꯨꯅ ꯈꯪꯉꯤ ꯑꯗꯨꯅ ꯑꯩꯈꯣꯏꯅ ꯃꯥꯡꯈꯤꯒꯗꯕ ꯇꯥꯈꯤꯒꯗꯕ ꯄꯨꯝꯅꯃꯛꯇꯒꯤꯁꯨ ꯃꯍꯥꯛꯅ ꯂꯣꯏꯅ ꯌꯨꯝ ꯑꯃꯗ ꯂꯩꯔꯤꯕ ꯃꯤ ꯑꯃꯅ ꯇꯧꯒꯗꯕ ꯃꯊꯧ ꯃꯍꯥꯛꯅ ꯂꯣꯏꯅꯃꯛ ꯇꯧꯋꯤ ꯃꯍꯥꯛꯇꯤ ꯑꯩꯈꯣꯏꯅ ꯆꯠꯄ ꯊꯣꯛꯄ ꯃꯇꯝ ꯍꯂꯛꯄ ꯃꯇꯝ ꯃꯍꯥꯛꯅ ꯂꯣꯏꯅ ꯈꯪꯉꯤ ꯍꯂꯛꯄ ꯃꯇꯝꯗꯁꯨ ꯈꯪꯉꯤ ꯆꯠꯈꯤꯕ ꯃꯇꯝꯗꯁꯨ ꯈꯪꯉꯤ ꯑꯗꯨꯅ ꯑꯩꯅ ꯌꯥꯝꯅ ꯅꯨꯡꯁꯤ